ꯑꯩꯈꯣꯏꯒꯤ ꯈꯨꯡꯒꯪꯗ ꯃꯤ ꯑꯃ ꯂꯩꯇꯕ ꯃꯇꯝꯗ ꯑꯩꯈꯣꯏꯒꯤ ꯑꯣꯏꯖꯕ ꯗꯔꯃꯥ ꯑꯩꯈꯣꯏꯒꯤ ꯑꯣꯏꯖꯕ ꯂꯥꯏꯅꯤꯡ ꯂꯥꯏꯁꯣꯟꯁꯤꯗ ꯃꯥ ꯂꯩꯇꯕ ꯃꯇꯝꯗ ꯄꯣꯠꯂꯣꯏꯕ ꯍꯥꯏꯕ ꯑꯃ ꯇꯧꯏ ꯄꯣꯠꯂꯣꯏꯕ ꯃꯇꯝꯁꯤꯗ ꯑꯩꯈꯣꯏꯒꯤ ꯄꯨꯡ ꯏꯁꯩ ꯁꯛꯇꯨꯅ ꯅꯨꯡꯉꯥꯏꯇꯕꯒꯤ ꯃꯥꯒꯤ ꯑꯁꯤꯕ ꯊꯥꯋꯥꯏꯗꯨꯅ ꯏꯪꯅ ꯆꯤꯛꯅ ꯂꯩꯔꯨꯅꯕꯒꯤꯗꯃꯛ ꯂꯣꯏꯅ ꯂꯣꯏꯅꯅ ꯋꯥꯔꯤ ꯂꯤꯕ ꯀꯔꯝꯕ ꯃꯈꯜꯒꯤ ꯋꯥꯔꯤ ꯍꯥꯏꯔ ꯀꯥꯟꯗ ꯂꯥꯏꯅꯤꯡ ꯂꯥꯏꯁꯣꯟꯒꯤ ꯃꯇꯥꯡꯗ ꯋꯥꯔꯤ ꯂꯤꯕ ꯑꯗꯨꯒꯨꯝꯕꯗꯨ ꯇꯧꯅꯩ ꯑꯗꯨꯒ ꯑꯁꯇꯤ ꯁꯟꯆꯩ ꯇꯧꯅꯩ ꯁꯣꯔꯥꯠ ꯍꯥꯏꯗꯅ ꯑꯃꯁꯨ ꯇꯧꯅꯩ